ꯍꯜꯂꯣ ꯑꯧ ꯃꯥꯅꯦ ꯃꯥꯅꯦ ꯀꯅꯥ ꯑꯣꯏꯕꯤꯔꯕꯅꯣ ꯇꯥꯏꯌꯦ ꯇꯥꯏꯌꯦ ꯍꯥꯏꯕꯤꯌꯣ ꯌꯥꯅꯤ ꯄꯤ ꯎꯖꯗ꯭ꯔꯤꯅꯦ ꯑꯩꯗꯤ ꯀꯌꯥꯝ ꯀꯨꯏꯔꯒꯦ ꯄꯤꯕꯤꯈꯤꯕ

ꯑꯗꯣ ꯁꯣꯟꯕꯗꯣ ꯀꯩꯀꯩ ꯇꯧꯔꯒ ꯍꯣꯠꯅꯕ ꯌꯥꯒꯗꯒꯦ ꯃꯥꯁꯦ ꯁꯞꯖꯦꯛ ꯀꯩꯀꯩ ꯑꯇꯣꯞ ꯑꯇꯣꯞꯄꯁꯦ ꯀꯩꯀꯩ ꯁꯣꯟꯖꯒꯦ ꯃꯥꯁꯤꯕꯣ

ꯑꯥ ꯑꯣꯖꯥ ꯑꯗꯣ ꯑꯇꯣꯞ ꯑꯇꯣꯞꯄ ꯁ꯭ꯀꯨꯜꯗꯀꯗꯤ ꯑꯗꯨꯝ ꯑꯦꯛꯁꯇ꯭ꯔꯥ ꯀ꯭ꯂꯥꯁ ꯇꯧꯕꯒꯤ ꯂꯩ ꯑꯗꯨꯝꯕꯗꯤ ꯂꯩꯕ꯭ꯔꯥ ꯑꯣꯀꯦ ꯑꯣꯖꯥ ꯑꯗꯣ ꯑꯣꯖꯥ ꯍꯣꯏꯅ ꯐꯅ ꯐꯅꯕ ꯑꯗꯨꯝ ꯇꯧꯔꯁꯦ ꯑꯗꯣ ꯑꯩꯅ ꯍꯥꯏꯖꯅꯤꯡꯕꯗꯤ ꯑꯣꯖꯥꯅ ꯍꯣꯠꯅꯔꯒ ꯑꯗꯨꯝ ꯍꯥꯏꯗꯤ ꯑꯣꯖꯥ ꯑꯉꯥꯡꯁꯤꯡꯗꯨꯕꯨ ꯑꯗꯨꯝ ꯐꯒꯠꯍꯟꯅꯕ ꯍꯣꯠꯅꯕꯤꯕꯗ ꯑꯩꯈꯣꯏꯁꯨ ꯑꯗꯨꯝ ꯌꯥꯖꯩ ꯀ꯭ꯂꯥꯁ ꯇꯥꯏꯃꯤꯡꯗꯣ ꯑꯌꯨꯛ ꯁ꯭ꯀꯨꯜ ꯉꯟꯅ ꯊꯥꯖꯔꯛꯇꯣꯏꯔꯥ ꯅꯠꯇ꯭ꯔꯒ ꯁ꯭ꯀꯨꯜ ꯍꯟꯈꯤꯕꯗ ꯇꯧꯗꯣꯏꯔꯥ ꯁꯥꯔ ꯑꯣꯖꯥ ꯑꯗꯨꯕꯣ ꯑꯣ ꯑꯗꯣ ꯄꯨꯡ ꯀꯌꯥꯗꯩ ꯀꯌꯥ ꯐꯥꯎꯅꯣ ꯑꯗꯨꯝ ꯇꯧꯗꯣꯏꯁꯤꯕꯣ ꯑꯣ ꯑꯗꯨꯗꯤ ꯑꯣꯖꯥ ꯍꯣꯏꯅ ꯑꯗꯨꯝ ꯐꯅꯤ ꯐꯅ ꯐꯅꯕꯗꯣ ꯑꯗꯨꯝ ꯍꯥꯏꯗꯤ ꯍꯦꯟꯒꯠꯅꯕ ꯑꯗꯨꯝ ꯇꯧꯕꯤꯔꯣ ꯑꯗꯣ ꯑꯇꯣꯞ ꯑꯇꯣꯞꯄꯗꯤ ꯑꯣꯖꯥ ꯀꯩꯀꯩ ꯑꯉꯥꯡꯒꯤ ꯑꯁꯣꯟꯕ ꯂꯩꯔꯤꯒꯦ ꯑꯣ ꯑꯗꯣ ꯑꯣꯖꯥ ꯑꯉꯥꯡ ꯑꯉꯥꯡꯒꯤ ꯏꯁꯄꯣꯔꯠ ꯀꯩꯀꯥ ꯇꯧꯗꯣꯏꯅꯦ ꯍꯥꯏꯕ ꯇꯥꯏ ꯑꯗꯣ ꯑꯁꯤꯁꯦ ꯀꯩꯀꯩ ꯀꯩꯀꯩ ꯑꯥꯏꯇꯦꯝ ꯌꯥꯎꯖꯗꯣꯏꯅꯣ ꯑꯗꯨꯕꯨ

ꯑꯣꯖꯥ ꯍꯣꯏ ꯑꯣꯖꯥ ꯑꯗꯨꯗꯤ ꯑꯩꯁꯨ ꯌꯨꯝꯗ ꯑꯗꯨꯝ ꯍꯣꯠꯅꯖꯔꯒꯦ ꯑꯣꯖꯥ ꯍꯣꯏꯅꯁꯨ ꯑꯗꯨꯝ ꯑꯉꯝꯕ ꯍꯣꯠꯅꯕꯤꯔꯣ ꯑꯗꯨꯒ ꯐꯅꯕ ꯍꯣꯠꯅꯃꯤꯟꯅꯔꯁꯦ ꯍꯥꯏꯅꯤꯡꯉꯦ ꯍꯣꯏ ꯊꯦꯡꯀꯤꯌꯨ ꯊꯦꯡꯀꯤꯌꯨ